ꯑꯩꯍꯥꯛꯅ ꯌꯨꯝꯗ ꯁꯦꯝꯖꯕ ꯇꯣꯉꯥꯟ ꯇꯣꯉꯥꯟꯕ ꯊꯛꯅꯕꯁꯤꯡ ꯑꯗꯨꯗꯤ ꯑꯩꯅ ꯆꯉꯥꯡ ꯁꯦꯝꯖꯩ ꯁꯪꯒꯣꯝꯒꯤ ꯆꯥ ꯕ꯭ꯂꯦꯛ ꯀꯣꯐꯤ ꯋꯥꯏꯠ ꯀꯣꯐꯤ ꯑꯁꯤꯅꯆꯤꯡꯕ ꯁꯤꯡꯖꯩ ꯑꯗꯨꯒ ꯆꯥ ꯅꯠꯇꯕꯗꯅ ꯃꯅꯥ ꯃꯁꯤꯡꯒꯤ ꯑꯣꯏꯕ ꯁꯝꯅ ꯍꯥꯏꯔꯕ ꯃꯇꯝꯗ ꯇꯣꯔꯕꯣꯠꯀꯨꯝꯕꯁꯦ ꯆꯥꯛꯈꯥꯎꯒꯤ ꯌꯥꯝꯅ ꯐꯩ ꯍꯥꯏꯕꯒꯤ ꯑꯌꯨꯛ ꯉꯟꯇꯥꯗ ꯇꯣꯔꯕꯣꯠꯁꯦ ꯇꯛꯈꯥꯏꯔꯒ ꯃꯍꯤ ꯁꯨꯝꯃꯒ ꯇꯣꯔꯕꯣꯠꯁꯤꯡꯁꯤꯁꯨ ꯊꯛꯆꯩ ꯑꯗꯨꯒ ꯑꯩꯒꯤ ꯏꯃꯨꯡ ꯃꯅꯨꯡꯒꯁꯨ ꯄꯨꯟꯅ ꯊꯛꯃꯤꯟꯅꯩ ꯑꯗꯣ ꯑꯁꯤꯗ ꯅꯠꯇꯅ ꯑꯩꯅ ꯍꯩ ꯃꯍꯤ ꯑꯣꯏꯕ ꯃꯈꯜ ꯃꯈꯜꯒꯤ ꯍꯩ ꯃꯌꯥꯝ ꯑꯃ ꯁꯤꯖꯤꯟꯅꯔꯒ ꯍꯩ ꯃꯍꯤꯁꯨ ꯁꯦꯝꯖꯩ ꯁꯝꯅ ꯍꯥꯏꯔꯕꯗ ꯆꯝꯄ꯭ꯔꯥꯒꯤ ꯁꯦꯝꯖꯩ ꯑꯗꯒꯤ ꯀꯣꯝꯂꯥꯒꯤ ꯁꯦꯝꯖꯩ ꯁꯦꯝꯒꯤꯁꯨ ꯁꯦꯝꯖꯩ ꯑꯅꯝꯕꯅ ꯍꯥꯏꯗꯤ ꯆꯥꯕ ꯇꯨꯝꯅꯕꯅꯦ ꯍꯥꯏꯅ ꯅꯨꯡꯗꯥꯡꯗꯅ ꯆꯝꯄ꯭ꯔꯥꯅ ꯑꯅꯝꯕꯅ ꯊꯛꯏ ꯑꯗꯨꯒ ꯑꯌꯨꯛ ꯉꯟꯇꯥꯗꯅ ꯁꯦꯝꯒꯤꯒꯨꯝꯕ ꯁꯤꯒꯨꯝꯕ ꯍꯩ ꯃꯍꯤꯁꯤꯡꯁꯦ ꯁꯦꯝꯃꯒ ꯁꯦꯝꯖꯩ